ꯏꯪꯈꯣꯜꯗ ꯏꯪꯈꯣꯜ ꯀꯣꯏꯕ ꯃꯇꯝꯗ ꯄꯣꯠ ꯆꯩꯁꯤꯡ ꯄꯠꯊ ꯄꯨꯝꯊꯍꯜꯂꯒ ꯍꯥꯔ ꯑꯣꯏꯅ ꯁꯤꯖꯤꯟꯅꯕꯒꯤ ꯀꯥꯟꯅꯕ ꯍꯥꯏ ꯇꯥꯔꯒꯗꯤ ꯆꯨꯝꯅꯒꯤ ꯗꯨꯀꯥꯟꯗ ꯐꯪꯕ ꯀꯦꯃꯤꯀꯦꯜ ꯍꯥꯥꯔꯁꯤꯡꯗꯨ ꯁꯤꯖꯤꯟꯅꯕꯒꯤ ꯃꯍꯨꯠꯇ ꯍꯦꯟꯅ ꯄꯣꯠꯊꯣꯛꯁꯨ ꯐꯕꯗ ꯅꯠꯇꯅ ꯄꯥꯝꯕꯤꯁꯤꯡꯗꯨ ꯆꯥꯕꯗ ꯃꯍꯥꯎꯁꯦ ꯇꯣꯉꯥꯟꯕ ꯃꯍꯥꯎ ꯑꯃ ꯐꯪꯕ ꯑꯗꯨꯒꯤꯁꯨ ꯃꯊꯛꯇ ꯍꯛꯆꯥꯡꯗꯁꯨ ꯀꯥ ꯍꯦꯟꯅ ꯁꯣꯛꯇꯕ ꯑꯗꯨꯒꯨꯝꯕꯒꯤ ꯊꯧꯗꯥꯡ ꯑꯃ ꯂꯧꯋꯦꯕ ꯄꯠꯊ ꯄꯨꯝꯊꯍꯜꯂꯒ ꯁꯤꯖꯤꯟꯅꯕ ꯍꯥꯔ ꯑꯁꯤꯅ